ꯑꯥ ꯑꯁꯤꯕꯨ ꯇ꯭ꯔꯦꯗꯤꯁꯅꯦꯜ ꯑꯦꯇꯥꯌꯔꯒꯤ ꯗꯨꯀꯥꯟꯗꯨ ꯑꯣꯏꯗꯧꯕ꯭ꯔꯥ ꯑꯣ ꯑꯣ ꯌꯥꯝ ꯅꯨꯡꯉꯥꯏꯔꯦ ꯑꯩꯁꯦ ꯍꯧꯖꯤꯛꯀꯤ ꯑꯩꯈꯣꯏꯒꯤ ꯇꯥꯡꯈꯨꯜꯒꯤ ꯃꯈꯣꯏꯒꯤ ꯖꯥꯇꯤꯒꯤ ꯐꯤ ꯑꯃ ꯂꯩꯒꯦ ꯇꯧꯕ ꯑꯩꯈꯣꯏ ꯐꯤ ꯏꯟꯅꯕꯀꯣ ꯃꯣꯐ꯭ꯂꯔꯒꯨꯝꯕ ꯑꯗꯨꯒ ꯋꯦꯁꯀꯣꯠꯀꯨꯝꯕ ꯑꯣ ꯑꯣ ꯑꯩꯈꯣꯏꯒꯤ ꯐꯦꯃꯂꯤꯒꯤ ꯂꯧꯒꯦ ꯇꯧꯕꯅꯦ ꯐꯦꯃꯂꯤꯒꯤ ꯑꯩꯈꯣꯏ ꯃꯤ ꯃꯉꯥ ꯑꯣꯏꯔꯅꯤ ꯑꯗꯣ ꯃꯃꯟꯗꯤ ꯀꯃꯥꯏꯅ ꯇꯧꯕ꯭ꯔꯥ ꯋꯦꯁꯀꯣꯠ ꯉꯥꯛꯇꯪꯗ ꯅꯨꯄꯥꯒꯤꯅꯦ ꯅꯨꯄꯥꯒꯤ ꯎꯝ ꯃꯉꯥꯃꯛ ꯑꯣ ꯄꯔ ꯄꯤꯁꯇ ꯑꯣꯏꯗꯧꯕ꯭ꯔꯥ ꯑꯣ ꯁꯨꯝ ꯅꯨꯄꯤꯒꯤꯗꯤ ꯀꯔꯤ ꯃꯈꯣꯏꯒꯤ ꯐꯅꯦꯛ ꯀꯨꯝꯕꯗꯤ ꯀꯃꯥꯏꯅ ꯇꯧꯒꯦ

ꯑꯣ ꯑꯗꯨꯗꯤ ꯅꯈꯣꯏ ꯀꯩꯅꯣꯗ ꯌꯧꯁꯤꯜꯂꯛꯂꯒꯦꯀꯣ ꯅꯈꯣꯏꯒꯤ ꯗꯨꯀꯥꯟꯗ ꯑꯣꯏꯅ ꯑꯣ ꯑꯣ ꯅꯈꯣꯏ ꯗꯨꯀꯥꯟꯗꯤ ꯄꯨꯡ ꯀꯌꯥ ꯐꯥꯎ ꯍꯥꯡꯒꯦ

ꯑꯣ ꯑꯣ ꯑꯣ ꯑꯣ ꯍꯣꯏ ꯍꯣꯏ ꯌꯥꯝ ꯅꯨꯡꯉꯥꯏꯔꯦꯀꯣ ꯑꯗꯨꯒꯤꯗꯣ ꯑꯩ ꯍꯌꯦꯡ ꯍꯌꯦꯡ ꯅꯠꯇ꯭ꯔꯗꯤ ꯍꯪꯆꯤꯠ ꯀꯨꯝꯕꯁꯤ ꯂꯥꯛꯑꯒꯦ ꯑꯣꯀꯦ ꯌꯥꯝ ꯅꯨꯡꯉꯥꯏꯔꯦꯀꯣ ꯑꯗꯨꯗꯤ

ꯊꯝꯃꯒꯦ ꯊꯝꯃꯒꯦ